ꯑꯩꯈꯣꯏꯒꯤ ꯐꯤ ꯁꯨꯕ ꯃꯇꯝꯗ ꯑꯩꯈꯣꯏꯅ ꯁꯨꯔꯤꯕ ꯄꯥꯇ꯭ꯔ ꯑꯗꯣ ꯄꯥꯇ꯭ꯔ ꯑꯗꯨꯗ ꯏꯁꯤꯡꯗꯣ ꯑꯩꯈꯣꯏ ꯖꯣꯝ ꯖꯣꯝ ꯖꯣꯝ ꯍꯩꯖꯜꯂꯣꯏ ꯌꯥꯔꯤꯕꯃꯈꯩꯗꯤ ꯑꯩꯈꯣꯏ ꯏꯁꯤꯡ ꯑꯁꯤ ꯆꯪꯗꯅꯕ ꯑꯩꯈꯣꯏꯅ ꯁꯨꯔꯤꯕ ꯐꯤ ꯑꯗꯨꯗ ꯏꯁꯤꯡꯗꯨꯒ ꯆꯥꯅꯕ ꯃꯑꯣꯡꯗ ꯑꯩꯈꯣꯏꯅ ꯁꯤꯖꯤꯟꯅꯒꯅꯤ ꯑꯗꯨꯒ ꯁꯤꯖꯤꯟꯅꯔꯕ ꯃꯇꯨꯡꯗ ꯏꯁꯤꯡꯗꯨ ꯂꯦꯝꯅꯕ ꯑꯩꯈꯣꯏ ꯍꯣꯠꯅꯔꯒꯅꯤ ꯍꯣꯠꯅꯔ ꯃꯇꯨꯡꯗ ꯏꯁꯤꯡ ꯑꯗꯨꯅ ꯑꯇꯣꯞꯄ ꯑꯩꯈꯣꯏ ꯀꯥꯅꯕ ꯑꯩꯈꯣꯏ ꯊꯣꯡ ꯊꯥꯛꯄꯒꯤ ꯑꯃꯗꯤ ꯏꯃꯨꯡ ꯃꯅꯨꯡꯒꯤ ꯑꯥꯏꯇꯦꯝꯁꯤꯡꯗ ꯑꯩꯈꯣꯏ ꯁꯤꯖꯤꯟꯅꯒꯅꯤ